ꯑꯩꯅ ꯅꯣꯡꯃ ꯑꯩꯈꯣꯏ ꯗꯨꯕꯥꯏꯗ ꯑꯩꯈꯣꯏꯒꯤ ꯐꯦꯃꯤꯂꯤ ꯑꯣꯏꯅ ꯁꯨꯝ ꯀꯣꯏꯕ ꯆꯠꯁꯦꯅ ꯐꯦꯃꯤꯂꯤ ꯑꯩꯈꯣꯏ ꯃꯤ ꯃꯉꯥ ꯇꯔꯨꯛꯃꯨꯛꯇꯤ ꯁꯨꯏ ꯑꯁ ꯃꯗꯨꯗ ꯑꯩꯅ ꯇꯤꯡꯈꯤꯕ ꯄꯩꯁꯥꯁꯤ ꯐ꯭ꯂꯥꯏꯠ ꯇꯤꯀꯦꯠꯀꯤ ꯃꯃꯜꯁꯤꯗ ꯑꯩꯈꯣꯏꯒꯤ ꯍꯦꯛꯇ ꯐꯅꯌꯥꯝ ꯆꯪꯈꯤ ꯑꯗꯨꯝ ꯑꯗꯨꯗꯒꯤ ꯑꯩꯈꯣꯏꯒꯤ ꯐ꯭ꯂꯥꯏꯠꯁꯤ ꯆꯠꯂꯦ ꯆꯠꯂ ꯃꯇꯨꯡꯁꯤꯗ ꯃꯅꯨꯡꯁꯤꯗ ꯑꯥ ꯌꯧꯕ ꯃꯇꯝꯁꯤꯗ ꯃꯣꯏꯒꯤ ꯐ꯭ꯂꯥꯏꯠꯇꯒꯤ ꯀꯨꯝꯊꯔꯦ ꯑꯗꯨꯒ ꯍꯣꯇꯦꯜ ꯕꯨꯛ ꯇꯧꯕ ꯈꯣꯠꯄ ꯑꯗꯒꯤ ꯃꯣꯏꯒꯤꯁꯨ ꯌꯥꯝ ꯀꯣꯁ ꯑꯣꯏ ꯑꯗꯒꯤ ꯌꯥꯝ ꯇꯥꯡꯁꯨ ꯇꯥꯡꯏ ꯑꯗꯒꯤ ꯀꯣꯏꯕ ꯉꯥꯏꯍꯥꯛꯇꯪ ꯄꯨꯊꯣꯛꯑꯦ ꯑꯗꯒꯤ ꯑꯉꯥꯡꯁꯤꯡꯗꯨꯅ ꯁꯤ ꯁꯤ ꯂꯩꯕꯤꯌꯨ ꯍꯥꯏ ꯑꯎ ꯑꯎꯕ ꯂꯩꯕꯤꯌꯣ ꯍꯥꯏ ꯅꯤꯡꯉꯥꯏꯕꯨ ꯇꯧꯕꯍꯣ ꯆꯥꯅꯕꯒꯤ ꯊꯛꯅꯕꯒꯤ ꯑꯣꯔ ꯀꯩꯅꯣꯕꯨ ꯇꯧꯕ ꯄꯩꯁꯥ ꯀꯣꯁ ꯌꯥꯝ ꯑꯣꯏꯈꯤ ꯑꯗꯨ ꯌꯥꯝ ꯊꯤ ꯇꯤꯡꯈꯤ ꯑꯗꯨꯗ ꯃꯇꯝꯗꯨꯗ ꯑꯩꯅ ꯈꯤꯠꯇꯗꯁꯨ ꯍꯟꯖꯤꯟꯈꯤꯅꯕ ꯍꯥꯏꯗꯅ ꯗꯨꯕꯥꯏꯁꯤ ꯁꯅꯥꯁꯤ ꯍꯣꯡꯉꯤꯗꯅ ꯑꯗ ꯑꯩ ꯁꯅꯥꯁꯤꯁꯨ ꯑꯃꯨꯛ ꯂꯩꯔꯛꯄꯗ ꯑꯃꯨꯛꯁꯨ ꯇꯤꯡꯉꯤꯕꯅꯤꯗꯣ ꯑꯗꯒꯤ ꯍꯜꯂꯛꯄ ꯇꯤꯀꯦꯠꯁꯨ ꯑꯃꯨꯛ ꯀꯛꯑ ꯂꯥꯛꯏ ꯑꯁ ꯃꯗꯨꯗ ꯇꯤꯡꯈꯤꯕ ꯄꯩꯁꯥ ꯈꯨꯇꯤꯡꯗꯨꯗꯤ ꯏꯃꯥꯏ ꯃꯥꯏ ꯌꯨꯝ ꯌꯧꯔꯒ ꯁꯅꯥꯗꯣ ꯈꯤꯇꯪ ꯊꯥꯗꯣꯛꯑꯀꯥꯟꯗ ꯈꯤꯇꯪ ꯍꯟꯖꯤꯜꯂꯤ